ꯎꯝ ꯍꯂꯣ ꯑꯦ ꯑꯣꯖꯥ ꯑꯣꯖꯥ ꯑꯣꯖꯥ ꯑꯩ ꯈꯪꯗ꯭ꯔꯕꯣ ꯑꯩꯁꯤ ꯑꯩ ꯏꯇꯥꯎ ꯑꯣꯖꯥꯒꯤ ꯏꯇꯥꯎꯗꯨꯅꯤꯅꯦ ꯑꯣ ꯑꯣꯖꯥ ꯍꯧꯖꯤꯛ ꯗꯨꯀꯥꯟꯗꯨꯕꯨ ꯑꯗꯨꯝ ꯃꯈꯥ ꯆꯠꯊꯕꯤꯔꯤꯕ꯭ꯔꯣ ꯑꯣ ꯑꯣ ꯑꯗꯣ ꯑꯩ ꯑꯉꯥꯡ ꯑꯃꯈꯛ ꯏꯆꯥꯅꯨꯄꯤ ꯑꯃꯈꯛ ꯂꯨꯍꯣꯡꯒꯗꯕ ꯑꯃ ꯌꯥꯎꯔꯦ ꯑ ꯑꯗꯨ ꯍꯣꯏ ꯑꯗꯨ ꯑꯣꯖꯥ ꯑꯉꯥꯡꯒꯤ ꯂꯨꯍꯣꯡꯕꯒꯤ ꯎꯄꯨ ꯀꯥꯡꯊꯣꯜ ꯐꯤꯌꯥꯟ ꯁꯣꯐꯥ ꯁꯥꯏꯠ ꯇꯦꯕꯤꯜ ꯑꯁꯤꯒꯨꯝꯕ ꯄꯣꯠ ꯆꯩ ꯈꯤꯇ ꯑꯣꯖꯥꯗꯒꯤ ꯂꯧꯒꯦ ꯇꯧꯕꯅꯤꯗ ꯑ ꯑꯗꯨ ꯑꯣꯖꯥꯒꯤꯗꯨꯕꯨ ꯃꯃꯜ ꯃꯊꯨꯝꯅ ꯀꯃꯥꯏ ꯇꯧꯕꯅꯣ ꯑꯣ ꯍꯣꯏ ꯑꯗꯨ ꯑꯩ ꯃꯃꯟꯗꯤ ꯌꯥꯝꯅ ꯄꯤꯕꯁꯨ ꯉꯝꯃꯣꯏꯑꯕꯀꯣ ꯑꯗꯨ ꯈꯔ ꯄꯣꯠꯇꯨꯁꯨ ꯈꯤꯇꯪ ꯆꯠꯅꯕ ꯌꯥꯕ ꯈꯤꯇꯪ ꯃꯌꯥꯏ ꯑꯣꯏꯔꯞ ꯇꯧꯕ ꯃꯃꯟꯁꯤ ꯈꯤꯇꯪ ꯑꯣꯖꯥꯅ ꯌꯦꯡꯕꯤꯒꯗ꯭ꯔꯥꯅ ꯁꯨꯝ ꯑꯣꯖꯥꯗ ꯂꯥꯏꯟ ꯂꯧꯖꯔꯛꯄꯅꯤꯗ

ꯑꯣ ꯑꯗꯨ ꯑꯣꯖꯥ ꯑꯩ ꯍꯌꯦꯡꯗꯣ ꯉꯥꯏꯍꯥꯛꯇꯪ ꯑꯩ ꯆꯠꯊꯣꯛꯆꯔꯛꯑꯒꯦ ꯑꯣꯖꯥꯒꯤ ꯗꯨꯀꯥꯟꯗ ꯑꯗꯨꯝ ꯂꯩꯕꯤꯒꯗ꯭ꯔꯣ ꯍꯣꯏ ꯑꯣ ꯍꯣꯏ ꯑꯗꯨꯗꯤ ꯑꯩ ꯈꯤꯇꯪ ꯉꯟꯅ ꯑꯣꯖꯥꯒ ꯎꯅꯅꯕ ꯑꯩ ꯂꯥꯛꯆꯔꯒꯦ ꯑꯣ ꯐꯔꯦ ꯐꯔꯦ ꯑꯣꯖꯥ ꯎꯝ ꯌꯥꯝ ꯅꯨꯡꯉꯥꯏꯔꯦ